ꯍꯜꯂꯣ ꯅꯨꯡꯉꯥꯏꯔꯤꯕꯣ ꯅꯪꯕꯣ ꯑꯧ ꯆꯥꯗ꯭ꯔꯤꯌꯦ ꯅꯪ ꯀꯃꯥꯏꯅ ꯇꯧꯔꯤꯒꯦ ꯐꯣꯟ ꯇꯧꯔꯛꯏꯅꯦ ꯆꯥꯛ ꯊꯣꯡꯅ ꯊꯣꯡꯅ ꯑꯥ ꯀꯃꯥꯏꯅ ꯇꯧꯁꯦ ꯍꯥꯏꯅꯣ ꯑꯗꯨꯗꯣ ꯀꯔꯤꯅꯣꯝꯃ ꯍꯥꯏꯒꯦ ꯇꯧꯕꯅꯦ ꯑꯃ ꯍꯥꯏꯕꯗꯤ ꯃꯣꯏꯒꯤ ꯕꯤꯎꯇꯤꯁꯤꯌꯥꯟꯒꯤꯅꯦ ꯑꯃ ꯀꯣꯔ꯭ꯁ ꯑꯃ ꯀꯧꯔꯤꯕꯀꯣ ꯍꯥꯏꯕꯗꯤ ꯃꯦꯛꯑꯞꯀꯤ ꯑꯗꯣ ꯌꯥꯎꯁꯤꯜꯍꯧꯁꯤꯔꯕ ꯍꯥꯏꯕꯗꯤ ꯊꯥ ꯑꯅꯤ ꯈꯛꯇ ꯇꯧꯗꯣꯏꯅꯦ ꯑꯗꯨꯒ ꯍꯥꯏꯕꯗꯤ ꯇꯝꯅ ꯇꯝꯅ ꯃꯈꯣꯏꯅ ꯀꯩꯅꯣꯁꯨ ꯄꯤꯅꯤ ꯍꯥꯏꯕ ꯁꯦꯂꯔꯤ ꯑꯗꯨꯝ ꯀꯔꯤ ꯀꯔꯥ ꯑꯗꯨ ꯑꯗꯨ ꯅꯪ ꯁꯪꯕ ꯅꯠꯇ꯭ꯔꯣ ꯑꯥ ꯑꯇꯩꯁꯤ ꯀꯩ ꯀꯩ ꯑꯗꯨꯝ ꯈꯔꯗꯤ ꯇꯥꯏꯌꯦ ꯃꯈꯣꯏꯒꯤ ꯀꯔꯤ ꯍꯥꯏꯅꯤ ꯏꯁꯇ꯭ꯔꯤꯠ ꯐꯨꯗꯇ ꯐꯝꯕ ꯑꯗꯨꯒ ꯀꯔꯤ ꯀꯔꯤꯅꯣꯅꯦ ꯈꯔꯗꯤ ꯇꯥꯈꯤꯕꯅꯤꯗ ꯑꯗꯣ ꯅꯪꯗꯤ ꯀꯔꯤꯝꯇ ꯇꯥꯗ꯭ꯔꯕꯣ ꯀꯩꯅꯣ ꯀꯔꯤꯝꯇ ꯊꯤꯕ ꯈꯣꯠꯄꯒ ꯇꯧꯗ꯭ꯔꯕꯣꯅꯦ ꯅꯪ ꯀꯔꯤ ꯀꯔꯤ ꯊꯤꯕꯒ ꯈꯣꯠꯄꯒ ꯑꯃꯇ ꯇꯧꯗ꯭ꯔꯕꯣ ꯑꯦ ꯑꯗꯨꯗꯣ ꯂꯣꯏꯈ꯭ꯔ ꯖꯥꯠꯂꯣ ꯃꯇꯝꯗꯣ ꯀꯃꯥꯏꯅ ꯑꯣ ꯌꯥꯏꯌꯦ ꯊꯥꯖꯟꯁꯦ ꯑꯗꯨꯒꯨꯝꯕꯅ ꯍꯦꯟꯅ ꯐꯕꯨꯗꯤ ꯐꯩꯅꯦꯕ ꯀꯥꯟꯅꯩꯕ ꯑꯗꯣ ꯅꯪ ꯑꯗꯨꯒꯨꯝꯕꯅꯕꯨꯗꯤ ꯐꯩꯌꯦ ꯂꯦꯝꯕꯅꯤꯅ ꯊꯕꯛꯇꯣ ꯑꯗꯣ ꯅꯪꯕꯨ ꯆꯥꯛ ꯏꯁꯤꯡꯒ ꯆꯥꯔꯕꯣ ꯀꯃꯥꯏ ꯇꯧꯔꯤꯒꯦ ꯅꯪꯕꯣ ꯑꯣ ꯊꯣꯡꯉꯤꯌꯦ ꯑꯩꯈꯣꯏꯗꯤ ꯀꯟꯅ ꯂꯣꯏꯗ꯭ꯔꯤꯕ ꯍꯪꯒꯥꯝ ꯊꯣꯡꯉꯦ ꯅꯣꯏꯗꯤ ꯀꯔꯤ ꯃꯊꯦꯜ ꯊꯦꯡꯒꯦ ꯌꯥꯝ ꯍꯥꯎꯔꯝꯗꯧ ꯃꯥꯜꯂꯤꯀꯣ

ꯑꯗꯨꯝ ꯈꯪꯗꯦꯗ ꯄꯪꯂꯩ ꯂꯩꯔ ꯂꯩꯔꯦ ꯁꯤꯗ ꯀꯔꯤ ꯍꯥꯏꯕꯅꯣ ꯇꯥꯃꯣ ꯎꯝ ꯄꯨꯟꯁꯦ ꯑꯝꯇ ꯁꯟꯗꯦꯗꯣ ꯑꯩꯈꯣꯏ ꯄꯥꯔꯇꯤꯗꯣ ꯑꯃꯨꯛꯇ ꯄꯨꯟꯁꯦ ꯑꯗꯨꯒ ꯆꯥꯛ ꯅꯨꯡ ꯆꯥꯅꯔꯒ ꯀꯔꯤ ꯀꯔꯤꯅꯣ ꯊꯕꯛ ꯈꯔ ꯌꯦꯡꯍꯧꯁꯦꯃꯤ ꯍꯣꯏ ꯍꯣꯏ ꯑꯗꯣ ꯑꯩ ꯋꯥꯆꯞꯇꯅꯦ ꯒ꯭ꯔꯨꯞ ꯑꯣꯏꯅ ꯁꯦꯝꯃꯛꯑꯒꯦ ꯑꯗꯨꯒ ꯄꯥꯎꯗꯨ ꯐꯖꯅ ꯐꯥꯎꯅꯔꯁꯦ ꯑꯗꯨꯗꯤ ꯅꯪ ꯀꯩꯅꯣ ꯇꯧꯔꯣ ꯆꯥꯛ ꯂꯣꯏꯔꯗꯤ ꯆꯥꯊꯣꯛꯆꯔꯣ ꯑꯩꯁꯨ ꯆꯥꯛ ꯎꯝ ꯎꯝ ꯎꯝ